ꯑꯩꯒꯤ ꯑꯣꯏꯅꯗꯤ ꯁꯤꯒꯤ ꯄꯣꯠꯁꯦ ꯌꯥꯝ ꯈꯨꯗꯣꯡ ꯆꯥꯗꯦꯅ ꯈꯟꯖꯩ ꯍꯥꯏꯗꯤ ꯑꯩꯈꯣꯏꯅ ꯑꯇꯣꯞꯄ ꯃꯄꯥꯟ ꯊꯣꯛꯑꯒ ꯆꯠꯄ ꯃꯇꯝꯗ ꯍꯥꯏꯗꯤ ꯑꯩꯅ ꯍꯥꯏꯗꯤ ꯑꯩꯒꯤ ꯑꯩꯅ ꯍꯥꯏꯗꯤ ꯁꯤꯂꯣꯡꯗꯕꯨ ꯑꯣꯏꯒꯦꯔꯥ ꯑꯃꯗꯕꯨ ꯆꯠꯂꯨꯕ ꯃꯇꯝꯗ ꯑꯩꯅ ꯌꯦꯡꯉꯨꯔꯤꯕ ꯇꯨꯔꯤꯖꯝꯗꯨꯒꯤ ꯍꯥꯏꯗꯤ ꯂꯩꯐꯝ ꯈꯣꯠꯐꯝ ꯐꯖꯅ ꯃꯣꯏꯅ ꯀꯩꯅꯣ ꯇꯧꯕꯤ ꯍꯥꯏꯇꯥꯔꯦ ꯑꯗꯨꯝ ꯍꯥꯏꯗꯤ ꯂꯩꯐꯝ ꯈꯣꯠꯐꯝ ꯆꯠꯐꯝ ꯌꯥꯝ ꯃꯔꯥꯡ ꯀꯥꯏꯅ ꯇꯧꯕꯤ ꯑꯗꯣ ꯑꯩꯈꯣꯏ ꯁꯤꯗꯗꯤ ꯍꯥꯏꯗꯤ ꯂꯩꯐꯝ ꯆꯥꯐꯝ ꯊꯛꯐꯝ ꯀꯩꯅꯣꯁꯨ ꯇꯧ ꯃꯔꯥꯡꯁꯨ ꯀꯥꯏꯗꯦ ꯀꯥꯏꯗꯕꯅ ꯃꯔꯝ ꯑꯣꯏꯔꯒ ꯍꯥꯏꯗꯤ ꯑꯩꯈꯣꯏꯒꯤꯗꯤ ꯏꯔꯣꯟ ꯏꯌꯦꯛ ꯇꯣꯡꯉꯥꯟꯅ ꯂꯩꯖꯕꯅꯤꯅ ꯍꯥꯏꯗꯤ ꯃꯣꯏꯅ ꯉꯥꯡꯉꯛꯄ ꯃꯇꯝꯗ ꯑꯩꯈꯣꯏꯅ ꯄꯥꯎ ꯐꯥꯎꯅꯕ ꯉꯝꯕꯁꯨ ꯌꯥꯎꯋꯤ ꯑꯗꯣ ꯑꯅꯝꯕꯅꯗꯤ ꯄꯥꯎ ꯐꯥꯎꯅꯕ ꯉꯝꯗꯦ ꯉꯝꯗꯕꯁꯤꯅ ꯃꯔꯝ ꯑꯣꯏꯔꯒ ꯉꯝꯗ꯭ꯔꯤ ꯃꯊꯛꯇꯨꯗ ꯑꯃꯨꯛ ꯆꯥꯅꯉꯥꯏ ꯆꯥꯅꯉꯥꯏ ꯆꯤꯟꯖꯥꯛꯁꯤꯁꯨ ꯈꯔ ꯈꯦꯠꯅꯕꯗꯤ ꯑꯗꯨꯝ ꯂꯥꯛꯄꯅꯤꯅ ꯃꯣꯏꯗꯗꯤ ꯌꯥꯝ ꯍꯥꯏꯗꯤ ꯀꯝꯐꯣꯔꯇꯦꯕꯜ ꯑꯣꯏꯖꯗꯕꯗꯣ ꯃꯁꯥꯅ ꯌꯥꯝ ꯀꯩꯅꯣ ꯇꯧꯖꯗꯕ ꯑꯣꯏꯖꯕꯗꯣ ꯑꯗꯨꯅ ꯃꯣꯏꯁꯤ ꯑꯗꯨꯝ ꯀꯩꯅꯣ ꯇꯧꯖꯩ ꯍꯥꯏꯇꯥꯔꯦ ꯑꯗꯨꯅ ꯑꯩ ꯋꯥꯈꯜꯗꯗꯤ ꯍꯥꯏꯗꯤ ꯐꯖꯅ ꯈꯪꯗꯦ ꯁꯤꯒꯤꯗꯤ ꯌꯥꯝꯅ ꯂꯩꯈꯔꯦ ꯂꯩꯈꯔꯦ ꯍꯥꯏꯗꯤ ꯃꯣꯏꯒꯤ ꯃꯣꯏꯗ ꯌꯥꯝ ꯈꯨꯗꯣꯡ ꯆꯥꯕꯗꯣ ꯐꯪꯗꯕ꯭ꯔꯅ ꯈꯜꯂꯦꯕ